ꯐꯥꯏꯚ ꯑꯣꯒꯁ ꯇꯨ ꯊꯥꯎꯖꯟ ꯑꯩꯠ ꯁꯦꯚꯦꯟ ꯑꯣꯒꯁ ꯇꯨ ꯊꯥꯎꯖꯟ ꯑꯩꯠ ꯇ꯭ꯋꯦꯟꯇꯤ ꯑꯣꯒꯁ ꯇꯨ ꯊꯥꯎꯖꯟ ꯑꯩꯠ ꯇ꯭ꯋꯦꯟꯇꯤ ꯊ꯭ꯔꯤ ꯑꯣꯒꯁ ꯇꯨ ꯊꯥꯎꯖꯟ ꯑꯩꯠ ꯇ꯭ꯋꯦꯟꯇꯤ ꯁꯦꯚꯦꯟ ꯑꯣꯒꯁ ꯇꯨ ꯊꯥꯎꯖꯟ ꯑꯩꯠ